ꯍꯜꯂꯣ ꯍꯪꯉꯣ ꯍꯪꯉꯣ ꯑꯦ ꯑꯩ ꯄꯨꯊꯣꯛꯆꯔꯛꯀꯦꯀꯣ ꯅꯪꯒꯤ ꯑꯄꯥꯝꯕꯗꯣ ꯃꯤꯡꯗꯣ ꯍꯥꯏꯔꯒ ꯑꯩ ꯍꯥꯏꯕꯤꯔꯛꯀꯦ ꯑꯗꯣꯝꯒꯤ ꯑꯄꯥꯝꯕ ꯈꯟꯕꯤꯌꯣ

ꯁꯤꯗ ꯖꯦꯛꯀꯦꯠꯀꯨꯝꯕ ꯈꯣꯡꯒ꯭ꯔꯥꯎꯒꯨꯝꯕ ꯇꯤ ꯁꯥꯔꯠ ꯀꯩꯁꯨ ꯈꯔ ꯀ꯭ꯋꯥꯂꯤꯇꯤ ꯐꯕ ꯑꯗꯨꯒꯨꯝꯕ ꯈꯔ ꯂꯩꯌꯦ ꯀꯔꯝꯕꯗ ꯄꯥꯝꯒꯦ ꯇꯤ ꯁꯥꯔꯠꯀꯨꯝꯕ ꯈꯣꯡꯒ꯭ꯔꯥꯎꯒꯨꯝꯕꯗ ꯎꯝ ꯇꯤ ꯁꯥꯔꯠꯁꯦ ꯁꯝꯃꯔꯗꯁꯨ ꯁꯦꯠꯄ ꯌꯥꯏ ꯃꯣꯏꯗꯤ ꯇꯥꯟ ꯆꯥꯔꯗꯤ ꯋꯤꯟꯇꯔꯗꯁꯨ ꯑꯗꯨꯝ ꯁꯦꯠꯄ ꯌꯥꯏ ꯃꯣꯏꯗꯤ ꯁꯦꯠꯄꯗꯁꯨ ꯅꯨꯡꯉꯥꯏꯌꯦ ꯀ꯭ꯋꯥꯂꯤꯇꯤꯁꯨ ꯐꯕꯅꯤꯅ ꯈꯣꯡꯒ꯭ꯔꯥꯎꯗꯤ ꯃꯈꯟ ꯃꯈꯟ ꯂꯩꯌꯦ ꯈꯣꯡꯒ꯭ꯔꯥꯎꯁꯨ ꯑꯄꯥꯕ ꯂꯩꯌꯦ ꯑꯊꯥꯕ ꯂꯩꯌꯦ ꯂꯣꯏ ꯂꯩꯌꯦ ꯃꯃꯟꯕꯨꯗꯤ ꯅꯪꯒꯤ ꯑꯄꯥꯝꯕ ꯃꯇꯨꯡꯏꯟꯅ ꯍꯥꯏꯖꯔꯛꯑꯒꯦ ꯍꯣꯏ ꯍꯣꯏ ꯃꯊꯪꯗ ꯂꯥꯛꯑꯣ ꯍꯣꯏ ꯍꯣꯏ